ꯉꯤ ꯃꯗꯨꯗꯤ ꯗ ꯃꯅꯤꯄꯨꯔ ꯑꯦꯒ꯭ꯔꯤꯀꯜꯆꯔꯦꯜ ꯏꯟꯗꯦꯞꯇꯦꯠꯅꯤꯁ ꯔꯤꯂꯤꯐ ꯑꯦꯛ ꯅꯥꯏꯟꯇꯤꯟ ꯁꯕꯦꯟꯇꯤ ꯁꯤꯛꯁꯅꯤ

ꯐꯧꯁꯤꯡ ꯊꯥꯕ ꯂꯧ ꯈꯣꯏꯕ ꯃꯅꯥ ꯃꯁꯤꯡ ꯊꯥꯕꯒꯤ ꯊꯕꯛ ꯇꯧꯔꯤꯕ ꯑꯗꯨꯒ ꯃꯗꯨꯒꯤ ꯈꯨꯠꯁꯨꯃꯜ ꯄꯤꯔꯕ ꯐꯪꯂꯤꯕ ꯑꯗꯨꯕꯨ ꯑꯦꯒ꯭ꯔꯤꯀꯜꯆꯔꯦꯜ ꯂꯦꯕꯔ ꯀꯧꯋꯤ